ꯑꯣ ꯁꯣꯝꯅ ꯑꯦ ꯕꯤ ꯁꯤ ꯔꯦꯁꯇ꯭ꯔꯣꯟꯗ ꯂꯥꯛꯄꯁꯤ ꯀꯔꯤ ꯀꯔꯤ ꯑꯆꯥꯄꯣꯠ ꯃꯈꯜ ꯀꯔꯤ ꯀꯔꯤ ꯌꯦꯡꯕꯤꯒꯗ꯭ꯔꯥ ꯃꯤꯅꯨ ꯁꯤꯗ ꯂꯩꯖꯔꯦ ꯃꯤꯅꯨꯒꯤ ꯃꯇꯥꯡꯗ ꯑꯗꯨꯃ ꯍꯥꯏꯕꯤꯔꯛꯑꯣ ꯌꯥꯅꯤ ꯀꯔꯤ ꯍꯥꯏꯕ ꯑꯣ ꯑꯩꯈꯣꯏ ꯃꯦꯅꯨꯁꯦ ꯁꯤꯗ ꯐꯪꯖꯔꯤꯁꯦ ꯀꯩꯅꯣꯅꯤꯀꯣ ꯆꯤꯛꯀꯟꯒꯤ ꯃꯈꯜꯗ ꯆꯤꯛꯀꯟ ꯐ꯭ꯔꯥꯏ ꯔꯥꯏꯁ ꯆꯤꯛꯀꯟ ꯆꯤꯛꯀꯟ ꯕꯤꯔꯌꯥꯅꯤ ꯑꯗꯩꯗꯤ ꯆꯤꯛꯀꯟ ꯆꯧꯃꯤꯟ ꯆꯤꯛꯀꯟ ꯃꯣꯃꯣ ꯑꯁꯤꯅ ꯆꯤꯡꯕ ꯂꯩꯖꯔꯦꯀꯣ ꯄꯣꯛꯀꯤ ꯁꯥꯏꯠꯇꯁꯨ ꯑꯁꯤꯒꯨꯝꯕ ꯊꯛꯅꯕꯁꯨ ꯃꯈꯜ ꯊꯛꯅꯕꯅ ꯁꯤꯗ ꯂꯩꯔꯦ ꯊꯛꯅꯕꯁꯦ ꯂꯥꯏꯝ ꯖꯨꯁ ꯖꯨꯁ ꯃꯈꯜ ꯁꯤꯗ ꯂꯩꯖꯔꯦ

ꯑꯣ ꯑꯣꯛꯇꯣꯄꯁ ꯀꯩꯀꯩ ꯑꯗꯨꯃ ꯂꯩꯖꯩꯀꯣ ꯆꯥꯕꯤꯅꯤꯡꯉꯗꯤ ꯍꯣꯏ ꯑꯗꯨꯃ ꯌꯦꯡꯕꯤꯌꯨ ꯂꯩ ꯂꯩ ꯆꯤꯛꯀꯟꯒꯤ ꯃꯈꯜꯗ ꯑꯗꯨꯃ ꯂꯩ ꯆꯤꯛꯀꯟ ꯋꯤꯡꯁ ꯂꯣꯂꯤꯄꯣꯞ ꯑꯣ ꯑꯣ ꯆꯤꯛꯀꯟ ꯋꯤꯡꯁꯁꯨ ꯂꯩꯖꯩꯀꯣ ꯀꯩꯅꯣꯒꯨꯝꯕꯗꯤ ꯁꯨꯞ ꯀꯨꯝꯕꯗꯤ ꯊꯛꯅꯤꯡꯗꯕ꯭ꯔꯥ ꯁꯨꯞꯁꯨ ꯑꯗꯨꯝ ꯕꯦꯖꯤꯇꯦꯕꯜ ꯁꯨꯞ ꯑꯗꯨꯗꯩꯗꯤ ꯂꯩ ꯁꯨꯞꯁꯤ ꯕꯦꯖꯤꯇꯦꯕꯜ ꯑꯣꯏꯗꯣꯏꯔ ꯀꯔꯤ ꯑꯣꯏꯗꯣꯏꯅꯣ ꯑꯣ ꯑꯗꯨꯗꯤ ꯆꯤꯛꯀꯟ ꯁꯨꯞ ꯑꯣꯏꯅ ꯌꯥꯕꯤꯕ꯭ꯔ ꯑꯗꯨꯝ ꯑꯣ ꯑꯗꯨꯗꯤ ꯆꯤꯛꯀꯟ ꯁꯨꯞꯁꯦ ꯑꯗꯨꯝ ꯇꯧꯕꯤꯔꯁꯤꯀꯣ ꯑꯇꯩꯗꯤ ꯌꯥꯔꯅꯤꯀꯣ ꯑꯥ ꯑꯣꯛꯇꯣꯄꯁ ꯂꯩ ꯑꯥ ꯁꯥꯂꯥꯗꯀꯤ ꯑꯣꯛꯇꯣꯄꯁꯁꯦ ꯃꯔꯤꯗꯨꯃꯥꯏ ꯆꯜꯂꯛꯀꯅꯤ ꯅꯠꯇꯦ ꯅꯠꯇꯦ ꯄ꯭ꯂꯦꯠ ꯑꯃ ꯄ꯭ꯂꯦꯠ ꯑꯃ ꯂꯧꯕꯤꯒꯗ꯭ꯔꯥ ꯍꯣꯏ ꯍꯥꯞꯁꯨ ꯂꯩ ꯑꯗꯨꯅ ꯍꯥꯞꯇꯨꯅ ꯑꯅꯤꯒꯨꯝꯕ ꯑꯣꯏꯅ ꯆꯜꯂꯛꯂꯅꯤ ꯑꯣ ꯑꯣ ꯑꯗꯨꯗꯤ ꯊꯝꯃꯒꯦ ꯀꯣ ꯍꯣꯏ ꯊꯝꯖꯔꯦ ꯊꯝꯖꯔꯦ